ꯑꯩꯅ ꯄꯥꯝꯖꯅ ꯊꯥꯈꯤꯕ ꯍꯩ ꯄꯥꯝꯕꯤ ꯑꯣꯏꯒꯦꯔꯥ ꯅꯠꯇ꯭ꯔꯒꯅ ꯂꯩ ꯄꯥꯝꯕꯤ ꯑꯣꯏꯒꯦꯔꯥ ꯄꯥꯝꯕꯤꯁꯤꯡꯗꯣ ꯑꯗꯨꯅ ꯄꯣꯝꯂꯛꯄ ꯎꯕ ꯃꯇꯝꯗ ꯍꯥꯏꯕꯗꯤ ꯑꯩꯅ ꯉꯁꯥꯏꯒꯤ ꯄꯤꯛꯏꯉꯩꯗꯒꯤ ꯌꯥꯝ ꯋꯥꯅ ꯏꯁꯤꯡ ꯆꯥꯏꯕ ꯅꯠꯇ꯭ꯔꯒ ꯃꯈꯣꯡ ꯁꯣꯝꯕ ꯅꯥꯄꯤ ꯐꯣꯏꯕ ꯄꯥꯝꯕꯤꯗꯣ ꯁꯤꯒꯗꯕꯒꯤꯗꯃꯛꯇ ꯑꯩꯅ ꯌꯥꯝꯅ ꯁꯦꯕꯥ ꯇꯧꯈꯤꯕ ꯃꯌꯥꯝꯗꯣ ꯑꯗꯨꯒꯤ ꯑꯋꯥꯕꯁꯤꯡꯗꯣ ꯂꯣꯏꯅ ꯀꯥꯎꯊꯣꯛꯑꯒ ꯄꯥꯝꯕꯤꯁꯤꯡꯗꯨꯅ ꯃꯄꯥꯟ ꯁꯥꯔꯛꯄ ꯃꯇꯝꯗ ꯑꯗꯨꯛꯀꯤ ꯃꯇꯤꯛ ꯍꯔꯥꯎꯋꯦ ꯁꯝꯅ ꯍꯥꯏꯔꯕꯗ ꯍꯩꯅꯧ ꯄꯥꯝꯕꯤ ꯃꯛꯇ ꯍꯥꯏꯔꯣ ꯆꯝꯄ꯭ꯔꯥ ꯄꯥꯝꯕꯤ ꯃꯛꯇ ꯍꯥꯏꯔꯣ ꯃꯄꯥꯟꯁꯦ ꯐꯖꯅ ꯁꯥꯔꯛꯄ ꯎꯕ ꯃꯇꯝꯗ ꯑꯩꯅ ꯉꯁꯥꯏꯒꯤ ꯊꯥꯖꯈꯤꯕ ꯄꯥꯝꯕꯤꯗꯨꯒꯤ ꯃꯍꯩꯗꯣ ꯆꯥꯕ ꯐꯪꯗꯣꯔꯦ ꯍꯥꯏꯕꯒꯤ ꯑꯩꯒꯤ ꯋꯥꯈꯜꯗ ꯌꯥꯝ ꯍꯔꯥꯎꯕ ꯄꯣꯛꯑꯦ ꯃꯔꯝꯗꯤ ꯍꯩ ꯑꯃ ꯑꯩꯅ ꯑꯩꯒꯤꯗ ꯊꯥꯖꯔꯒ ꯄꯥꯜꯂꯒ ꯆꯥꯖꯕ ꯍꯥꯏꯕꯁꯤꯒ ꯑꯩꯅ ꯂꯩꯔꯒ ꯆꯥꯕ ꯍꯥꯏꯕꯁꯤꯒ ꯑꯗꯨꯛꯀꯤ ꯃꯇꯤꯛ ꯈꯦꯠꯅꯅꯤ ꯑꯗꯨꯒ ꯃꯤꯉꯣꯟꯗꯒꯤꯁꯨ ꯑꯩꯅ ꯂꯩꯔꯒ ꯆꯥꯔꯣꯏ ꯑꯩ ꯏꯁꯥꯅ ꯏꯁꯥꯒꯤ ꯊꯥꯖꯔꯒ ꯏꯁꯥꯅ ꯄꯥꯟꯖꯕꯗꯣ ꯍꯦꯛꯑꯒ ꯆꯥꯖꯗꯣꯔꯦ ꯍꯥꯏꯕꯒꯤ ꯑꯩ ꯋꯥꯈꯜꯗ ꯌꯥꯝ ꯅꯨꯡꯉꯥꯏꯌꯦ ꯑꯗꯨꯒ ꯂꯩ ꯃꯛꯇ ꯊꯥꯕ ꯑꯣꯏꯔꯒꯁꯨ ꯂꯩꯗꯨꯅ ꯄꯣꯝꯃꯛꯄ ꯅꯠꯇ꯭ꯔꯒ ꯁꯥꯠꯂꯛꯄꯗꯣ ꯎꯕ ꯃꯇꯝꯗ ꯉꯁꯥꯏꯒꯤ ꯂꯩꯗꯨꯒꯤ ꯐꯖꯕꯗꯣ ꯎꯕꯗ ꯃꯤꯅ ꯐꯣꯇꯣ ꯀꯥꯞꯄꯕꯨ ꯑꯣꯏꯔꯣ ꯑꯗꯒꯤ ꯑꯩꯅ ꯌꯦꯡꯖꯕꯗ ꯂꯩ ꯃꯆꯨ ꯃꯆꯨꯁꯤꯡ ꯃꯌꯥꯝ ꯁꯥꯠꯄꯗꯣ ꯎꯕ ꯃꯇꯝꯗ ꯑꯩꯉꯣꯟꯗ ꯃꯤꯠꯇ ꯍꯦꯛ ꯎꯕ ꯃꯇꯝꯗ ꯑꯗꯨꯛꯀꯤ ꯃꯇꯤꯛ ꯐꯖꯕ ꯄꯣꯛꯄ ꯑꯗꯨꯒ ꯍꯔꯥꯎꯕ ꯄꯣꯛꯄ ꯑꯗꯨꯝ ꯌꯦꯡꯅꯤꯡꯕ ꯐꯥꯎꯕ ꯑꯗꯨꯃꯥꯏꯅ ꯑꯗꯨꯝ ꯐꯥꯎꯋꯦ ꯑꯗꯨꯒ ꯂꯩꯒꯤ ꯐꯖꯕꯁꯤꯅ ꯑꯃꯨꯛ ꯉꯁꯥꯏꯒꯤ ꯄꯥꯜꯂꯛꯏꯕ ꯍꯩꯗꯨꯒꯤ ꯃꯍꯩꯗꯒꯤ ꯑꯃꯨꯛ ꯇꯣꯞ ꯇꯣꯞꯄꯅꯤꯅ ꯂꯩꯒꯤ ꯐꯖꯕꯁꯤꯅ ꯃꯈꯜ ꯑꯃ ꯑꯣꯏꯈ꯭ꯔꯒ ꯑꯩꯅ ꯂꯥꯏ ꯀꯠꯄꯗ ꯑꯣꯏꯔꯣ ꯂꯩꯁꯦ ꯐꯪꯗꯕꯅꯤꯅ ꯂꯩꯔꯒ ꯀꯠꯄꯗꯁꯨ ꯂꯩꯔꯔꯣꯏ ꯅꯠꯇ꯭ꯔꯒꯅ ꯑꯩꯅ ꯃꯤꯉꯣꯟꯗꯒꯤ ꯑꯣꯏꯔꯒꯁꯨ ꯂꯥꯏꯀꯠꯄꯗ ꯂꯩ ꯍꯦꯛꯄꯗꯨꯁꯨ ꯍꯦꯛꯑꯔꯣꯏ ꯏꯁꯥꯅ ꯊꯥꯖꯔꯕꯅꯤꯅ ꯏꯁꯥꯅ ꯍꯦꯛꯆꯔꯒ ꯀꯠꯆꯕꯗꯨꯅ ꯍꯦꯟꯅ ꯑꯩꯉꯣꯟꯗ ꯍꯦꯟꯅ ꯄꯦꯟꯕ ꯍꯔꯥꯎꯕ ꯑꯣꯏꯖꯩꯌꯦ ꯑꯗꯨꯒ ꯑꯩꯅ ꯀꯠꯆꯔꯨꯔꯤꯕꯗꯨꯒꯤ ꯃꯍꯩꯁꯨ ꯍꯦꯟꯅ ꯍꯦꯟꯅ ꯐꯪꯒꯗꯕꯒꯤ ꯋꯥꯈꯜꯗ ꯑꯩꯉꯣꯟꯗ ꯌꯥꯝꯅ ꯍꯔꯥꯎꯅ ꯌꯥꯝꯅ ꯊꯥꯖꯅ ꯈꯟꯕꯗꯣ ꯈꯟꯖꯩꯌꯦ ꯑꯗꯨꯅ ꯑꯩꯅ ꯏꯁꯥꯅ ꯄꯥꯝꯅ ꯊꯥꯖꯈꯤꯕ ꯍꯩ ꯔꯥ ꯂꯩꯁꯤꯡꯁꯤꯅ ꯁꯨꯃꯥꯏꯅ ꯄꯣꯝꯃꯛꯄ ꯃꯄꯥꯟ ꯁꯥꯔꯛꯄꯁꯦ ꯎꯕꯗ ꯑꯩꯅ ꯑꯗꯨꯛꯀꯤ ꯃꯇꯤꯛ ꯍꯥꯏꯅꯤꯡꯉꯥꯏ ꯂꯩꯇꯕ ꯑꯩꯅ ꯌꯥꯝ ꯍꯔꯥꯎꯕ ꯑꯗꯨꯗꯨꯃ ꯑꯩ ꯏꯁꯥꯗ ꯄꯣꯛꯄ ꯑꯣꯏꯖꯩ